ꯍꯜꯂꯣ ꯍꯧꯖꯤꯛ ꯀꯩꯅꯣꯁꯦ ꯑꯩꯅ ꯂꯩꯔꯤꯁꯦ ꯑꯦꯌꯔꯄꯣꯔꯠꯀꯤ ꯒꯦꯠꯇꯅꯦꯕ ꯍꯦꯛ ꯊꯣꯛꯂꯛꯄꯒꯤꯗ ꯑꯩꯅ ꯆꯠꯀꯗꯕꯁꯤꯅ ꯄꯣꯔꯣꯝꯄꯥꯠꯇ ꯑꯗꯣ ꯌꯥꯔꯒꯗꯤ ꯈꯤꯇꯪ ꯊꯨꯅ ꯂꯥꯛꯄꯤꯕ ꯌꯥꯒꯗ꯭ꯔꯥ ꯊꯨꯅ ꯂꯥꯛꯄꯤꯕ ꯌꯥꯔꯣꯏꯗꯕ ꯑꯣꯏꯔꯒꯗꯤ ꯀꯦꯟꯁꯦꯜ ꯇꯧꯔꯒ ꯑꯩꯈꯣꯏ ꯑꯩ ꯁꯤꯗꯒꯤ ꯑꯃ ꯑꯣꯏꯅ ꯐꯔꯥꯒ ꯆꯠꯀꯦ ꯇꯧꯕ ꯍꯥꯏꯗꯤ ꯈꯤꯇꯪ ꯏꯃꯔꯖꯦꯟꯁꯤ ꯑꯣꯏꯔꯦꯕ ꯆꯠꯀꯗꯕꯁꯦ ꯄꯣꯔꯣꯝꯄꯥꯠꯇ ꯆꯠꯀꯗꯕ ꯌꯥꯔꯣꯏꯗꯕ ꯑꯣꯏꯔꯒꯗꯤ ꯀꯀꯥꯅ ꯁꯣꯝꯗ ꯀꯦꯟꯁꯦꯜ ꯇꯧꯕꯤꯔꯣ ꯑꯩ ꯁꯤꯗꯒꯤ ꯑꯣꯇꯣ ꯑꯃ ꯐꯥꯔꯒ ꯆꯠꯈ꯭ꯔꯒꯦ